ꯍꯜꯂꯣ ꯑꯥ ꯀꯔꯤ ꯀꯩꯕ ꯑꯣ ꯅꯪꯒꯤ ꯚꯨꯠ ꯌꯦꯛꯄꯒꯤꯗꯨꯔꯣ ꯌꯦꯛꯄꯗꯤ ꯂꯣꯏꯈ꯭ꯔꯦ ꯅꯪ ꯃꯃꯥꯡꯗ ꯉꯟꯅ ꯉꯔꯥꯡ ꯍꯥꯏꯔꯛꯀꯗꯕꯅꯦ ꯑꯩꯗꯤ ꯋꯥꯇꯔ ꯀꯂꯔꯒ ꯇꯨꯔꯤ ꯀꯩꯀꯥ ꯂꯣꯏꯅ ꯁꯤꯖꯤꯟꯅꯔꯒ ꯌꯦꯛꯈ꯭ꯔꯕꯅꯦ ꯑꯁ ꯇꯨꯔꯤꯒꯤ ꯄꯩꯁꯥꯅꯦ ꯏꯁꯤꯡ ꯂꯨꯞꯄꯒꯤ ꯄꯩꯁꯥꯅꯦ ꯑꯗꯒꯤ ꯍꯧꯖꯤꯛꯀꯤ ꯅꯪ ꯑꯋꯥꯃꯟꯗꯨꯒ ꯑꯗꯨꯝ ꯂꯨꯄꯥ ꯌꯥꯡꯈꯩ ꯈꯛꯇ ꯄꯤꯔꯛꯑꯣ ꯌꯥꯝꯗꯕꯤ ꯖꯤꯄꯦꯗ ꯀꯥꯞꯁꯤꯜꯂꯛꯑꯣ ꯑꯗꯨꯝ ꯍꯌꯦꯡ ꯑꯗꯨꯝ ꯊꯣꯡ ꯊꯤꯜꯂꯣ ꯑꯌꯨꯛ ꯉꯟꯅ ꯑꯗꯨꯝ ꯑꯌꯨꯛ ꯉꯟꯇꯥꯗ ꯑꯣ ꯌꯥꯔꯦ ꯌꯥꯔꯦ ꯊꯝꯃꯦ ꯊꯝꯃꯦ ꯑꯣ ꯌꯥꯔꯦ ꯌꯥꯔꯦ ꯊꯝꯃꯦ ꯊꯝꯃꯦ